ꯍꯜꯂꯣ

ꯈꯣꯡꯖꯣꯝ ꯄ꯭ꯔꯕꯁꯦ ꯑꯍꯜꯁꯤꯡꯅ ꯇꯥꯕꯒꯤ ꯏꯁꯩꯅꯤ ꯑꯗꯨ ꯈꯣꯡꯖꯣꯝ ꯄ꯭ꯔꯕꯥꯁꯤꯗꯤ ꯃꯤ ꯍꯅꯨꯕꯒꯤ ꯁꯨꯝ ꯆꯍꯤ ꯈꯔ ꯂꯩꯁꯤꯟꯕꯁꯤꯡꯅ ꯇꯥꯕꯅꯤ ꯀꯔꯤꯅꯣ ꯅꯪꯅ ꯈꯪ ꯀꯔꯤꯅꯣ ꯅꯪꯅ ꯈꯪ ꯍꯥ ꯅꯨꯡꯗꯥꯡ ꯋꯥꯏꯔꯝꯗ ꯁꯛꯏ ꯑꯗꯒꯤ ꯅꯨꯡꯗꯥꯡ ꯄꯨꯡ ꯕꯥꯔꯣ ꯑꯗ꯭ꯋꯥꯏꯒꯨꯝꯕꯗ ꯃꯤꯅ ꯔꯦꯗꯤꯑꯣꯒꯨꯝꯕꯗꯁꯨꯨ ꯊꯥꯅꯩ ꯑꯗꯩ ꯑꯍꯜꯁꯤꯡꯅ ꯈꯣꯡꯈꯨꯠ ꯍꯥꯝꯕ ꯂꯣꯏꯔꯛꯄ ꯇꯥꯏꯃꯤꯡ ꯑꯗꯒꯤ ꯀꯔꯤ ꯀꯔꯤꯗ ꯃꯇꯝꯗ ꯁꯨꯝ ꯏꯁꯩ ꯑꯣꯏꯅ ꯇꯥꯅꯉꯥꯏꯅꯤꯗ ꯑꯍꯜꯒꯤ ꯃ꯭ꯌꯨꯖꯤꯛꯇꯤ ꯄꯦꯅꯥꯒꯨꯝꯕ ꯄꯨꯡ ꯑꯩꯈꯣꯏꯒꯤ ꯃꯩꯇꯩ ꯄꯨꯡꯑꯅ ꯑꯃ ꯂꯩꯕꯗꯣ ꯑꯗꯨ ꯌꯥꯎꯋꯤ ꯄꯦꯅꯥ ꯑꯗꯨ ꯁꯨꯝ ꯂꯦꯜꯂꯤ ꯃꯔꯛꯇ

ꯑꯣ ꯁꯨꯝ ꯍꯣꯏ ꯔꯦꯗꯤꯑꯣꯒꯨꯝꯕꯗ ꯇꯥꯔꯒ ꯁꯨꯝ ꯈꯪꯕꯅꯤꯗ ꯑꯗꯨꯗꯤ ꯈꯣꯡꯖꯣꯝ ꯄꯔꯕꯁꯦ ꯌꯥꯝ ꯐꯖꯕ ꯃꯅꯤꯄꯨꯔꯒꯤ ꯌꯥꯝ ꯅꯨꯡꯁꯤꯕ ꯏꯁꯩꯅꯤ ꯑꯩꯈꯣꯏꯒꯤ ꯑꯍꯜꯁꯤꯡꯒꯤ ꯑꯣꯏꯅꯁꯨ ꯍꯌꯦꯡ ꯅꯍꯥꯁꯤꯡꯅꯁꯨ ꯑꯗꯨꯝ ꯇꯥꯅꯕ ꯃꯤꯁꯨ ꯂꯩ ꯅꯍꯥꯁꯤꯡꯅꯁꯨ ꯇꯥꯅꯩ ꯑꯗꯒꯤ ꯅꯣꯏ ꯍꯧꯖꯤꯛ ꯃꯄꯥꯜ ꯂꯝꯗ ꯂꯩꯔꯤ ꯅꯠꯇ꯭ꯔꯣ ꯑꯣ ꯏꯁꯨꯁꯤ ꯍꯧꯖꯤꯛ ꯀꯌꯥ ꯀꯔꯤ ꯀꯔꯤ ꯇꯝ ꯀꯔꯤ ꯀꯔꯤ ꯍꯣꯠꯅꯔꯤꯅꯣ ꯍꯦ ꯊꯝ ꯑꯗꯨꯀꯣ ꯍꯜꯂꯣ